ꯑꯩ ꯉꯔꯥꯡ ꯑꯥꯃꯥꯖꯣꯟꯗꯒꯤ ꯅꯥꯏꯀꯤꯒꯤ ꯄ꯭ꯔꯗꯛ ꯑꯃ ꯂꯩꯌꯦ ꯈꯨꯃꯨꯛ ꯑꯃ ꯂꯩꯌꯦ ꯌꯥꯝꯅ ꯐꯖꯩꯌꯦ ꯃꯃꯟꯗꯨꯒ ꯍꯥꯏꯅꯔꯗꯤ ꯑꯗꯨꯝ ꯆꯞ ꯆꯥꯅꯩꯌꯦ ꯑꯩꯅ ꯇꯣꯡꯂꯛꯄꯁꯦ ꯋꯥꯟ ꯏꯌꯥꯔꯒꯨꯝꯕ ꯁꯨꯔꯦ ꯑꯗꯨ ꯑꯣꯏꯔꯁꯨ ꯑꯗꯨꯝ ꯐꯖꯅ ꯄꯥꯝꯅ ꯇꯣꯡꯕꯒꯤ ꯍꯧꯖꯤꯛꯁꯨ ꯐꯖꯅ ꯇꯣꯡꯕ ꯌꯥꯔꯤ ꯑꯗꯨ ꯃꯈꯣꯏꯒꯤ ꯄ꯭ꯔꯗꯛꯁꯤꯡꯗꯣ ꯌꯥꯝꯅꯁꯨ ꯐꯖꯩꯌꯦ ꯃꯃꯟꯒ ꯄꯥꯔꯗꯤ ꯌꯥꯏꯌꯦ ꯑꯗꯨꯒ ꯃꯣꯏꯒꯤ ꯗꯤꯖꯥꯏꯟ ꯇꯦꯛꯆꯔꯒꯨꯝꯕꯁꯨ ꯌꯥꯝꯅ ꯐꯖꯩꯌꯦ ꯑꯗꯨ ꯑꯩꯒꯤ ꯃꯣꯠꯇꯗꯤ ꯃꯈꯣꯏꯁꯦ ꯅꯥꯏꯀꯤ ꯄ꯭ꯔꯗꯛ ꯑꯁꯦ ꯌꯥꯝꯅ ꯄꯥꯝꯖꯩꯌꯦ ꯑꯗꯨꯅ ꯃꯊꯪ ꯃꯊꯪꯗ ꯑꯩꯒꯤ ꯂꯩꯕꯀꯥꯟꯗꯁꯨ ꯑꯩ ꯑꯗꯨꯝ ꯅꯥꯏꯀꯤꯒꯤ ꯄ꯭ꯔꯗꯛ ꯑꯣꯏꯅ ꯂꯩꯌꯦ ꯌꯥꯝꯅ ꯁꯤꯖꯤꯟꯅꯕꯁꯨ ꯅꯨꯡꯉꯥꯏꯌꯦ ꯀꯝꯐꯣꯔꯇꯦꯕꯜꯁꯨ ꯑꯣꯏꯌꯦ ꯏꯁꯄꯣꯔꯠꯀꯤ ꯑꯣꯏꯔꯣ ꯑꯗꯨꯒ ꯑꯩꯈꯣꯏ ꯋꯥꯛꯀꯤꯡꯒꯨꯝꯕ ꯆꯠꯄꯀꯥꯟꯗ ꯏꯁꯄꯣꯔꯠꯀꯤ ꯕꯨꯠꯀꯨꯝꯕ ꯑꯣꯏꯕꯀꯥꯟꯗꯁꯨ ꯑꯗꯨꯝ ꯅꯨꯡꯉꯥꯏꯌꯦ ꯌꯥꯝꯅ ꯐꯖꯩꯌꯦ ꯑꯇꯩꯒ ꯄꯥꯅꯔꯗꯤ ꯑꯁꯤꯅꯕꯨ ꯃꯃꯟꯕꯨ ꯆꯞ ꯆꯥꯏꯌꯦ ꯑꯗꯨꯒ ꯃꯥꯒꯤ ꯃꯃꯟꯒ ꯃꯥꯒꯤ ꯏꯁꯇꯥꯏꯜ ꯑꯗꯨꯒ ꯀꯟꯕꯒꯤ ꯀ꯭ꯋꯥꯂꯤꯇꯤ ꯃꯈꯩꯁꯦ ꯆꯞ ꯆꯥꯏꯌꯦ ꯌꯥꯝꯅ ꯐꯖꯩꯌꯦ ꯑꯗꯨ ꯐꯖꯩꯌꯦ ꯑꯩꯅ ꯍꯥꯏꯅꯤꯡꯕꯁꯦ ꯃꯊꯪꯗ ꯑꯩꯈꯣꯏ ꯑꯩꯒꯤ ꯃꯔꯨꯞꯉꯩꯗꯁꯨ ꯑꯩꯅ ꯍꯥꯏꯕꯅꯦ ꯃꯊꯪꯗꯗꯤ ꯄ꯭ꯔꯗꯛ ꯑꯃ ꯂꯩꯔꯗꯤ ꯕꯣꯜꯒꯤ ꯐꯨꯠꯕꯣꯜ ꯕꯨꯠꯀꯨꯝꯕ ꯑꯇꯩꯒꯨꯝꯕ ꯂꯩꯒꯦ ꯍꯥꯏꯔꯗꯤ ꯄꯨꯃꯥꯒꯤ ꯑꯦꯔ ꯅꯥꯏꯀꯤꯒꯤ ꯂꯩꯌꯣ ꯍꯥꯏꯅ ꯍꯥꯏꯈꯤꯕꯅꯦ ꯑꯗꯨꯅ ꯌꯥꯝꯅ ꯁꯤꯖꯤꯟꯅꯕꯁꯨ ꯌꯥꯝ ꯅꯨꯡꯉꯥꯏ